ꯍꯜꯂꯣ ꯊꯕꯛ ꯆꯤꯟꯕ꯭ꯔꯣ ꯍꯌꯦꯡꯗꯤ ꯐꯨꯠꯕꯣꯜ ꯌꯦꯡꯕ ꯆꯠꯁꯦ ꯎꯝ ꯆꯥꯟꯗꯦꯜꯗ ꯈꯪꯗꯦ ꯃꯤꯅ ꯆꯩꯕꯒ ꯃꯤꯅ ꯀꯧꯔꯛꯄꯒ ꯁꯥꯏ ꯎꯝꯍꯨꯝ ꯑꯗꯨ ꯀꯔꯤ ꯆꯥꯅꯕ ꯄꯨꯁꯤꯔꯣ ꯐꯣꯟ ꯄꯥꯏꯔꯛꯑꯣ ꯐꯨꯠꯕꯣꯜ ꯌꯦꯡꯕ ꯀꯥꯟꯗ ꯁꯤꯡꯖꯨꯁꯨ ꯍꯥꯎꯕꯅꯤꯍꯦ ꯎꯝ ꯎꯝ ꯃꯤꯅꯤꯠꯁꯨ ꯌꯥꯝ ꯌꯦꯡꯕ ꯌꯥꯝ ꯋꯥꯏꯌꯦꯗ ꯑꯁꯦꯡꯕ ꯆꯥꯃꯟꯈ꯭ꯔꯦ ꯎꯝ